ꯍꯦꯜꯂꯣ ꯑꯥ ꯑꯣ ꯑꯩ ꯍꯥꯏꯖꯒꯦ ꯍꯥꯏꯖꯒꯦ ꯌꯥꯅꯤ ꯑꯩꯈꯣꯏꯒꯤ ꯀꯩꯕꯨꯜ ꯂꯝꯖꯥꯎ ꯍꯥꯏꯔꯤꯕ ꯀꯩꯕꯨꯜ ꯂꯝꯖꯥꯎ ꯍꯥꯏꯔꯤꯁꯦ ꯂꯝ ꯅꯠꯇꯦꯕ ꯑꯍꯥꯝꯕꯗ ꯃꯥꯁꯦ ꯀꯩꯕꯨꯜ ꯂꯝꯖꯥꯎꯁꯦ ꯑꯩꯈꯣꯏꯒꯤ ꯂꯣꯛꯇꯥꯛ ꯄꯥꯠꯇ ꯂꯩꯕ ꯑꯇꯥꯎꯕ ꯐꯨꯝꯗꯤꯅ ꯁꯥꯕ ꯑꯗꯨꯒꯨꯝꯕ ꯑꯃ ꯈꯛꯅꯦ ꯍꯥꯏꯇꯥꯔꯦꯀꯣ ꯃꯁꯤꯗ ꯑꯗꯨꯝ ꯃꯁꯤꯗ ꯌꯥꯝꯅ ꯑꯩꯈꯣꯏꯒꯤ ꯄ꯭ꯔꯤꯊꯤꯕꯤꯒꯤ ꯑꯃꯇ ꯉꯥꯏꯔꯕ ꯌꯥꯝꯅ ꯇꯥꯡꯕ ꯁꯥ ꯁꯉꯥꯏ ꯁꯖꯤꯁꯦ ꯐꯪꯉꯦꯕ ꯑꯗꯨꯒ ꯑꯇꯣꯞ ꯑꯇꯣꯞꯄ ꯁꯥ ꯁꯤꯡꯁꯨ ꯑꯗꯨꯝ ꯐꯪꯉꯤ ꯑꯗꯨꯕꯨ ꯌꯥꯝꯅ ꯑꯩꯈꯣꯏꯅ ꯄꯟꯕ ꯌꯥꯔꯕꯗ ꯁꯪꯉꯥꯏꯁꯦ ꯍꯥꯏꯇꯥꯔꯦꯀꯣ ꯑꯗꯨꯒ ꯃꯁꯤꯗ ꯎꯆꯦꯛꯁꯤꯡ ꯑꯇꯣꯞꯄ ꯌꯥꯝꯅ ꯑꯇꯣꯞ ꯑꯇꯣꯞꯄ ꯎꯆꯦꯛꯁꯤꯡꯁꯨ ꯐꯪꯗꯕ ꯅꯠꯇꯦ ꯐꯪꯉꯤ ꯑꯗꯨꯒ ꯃꯁꯤꯒꯤ ꯃꯐꯝꯁꯦ ꯑꯗꯨꯝ ꯆꯠꯄ ꯌꯥꯏ ꯌꯦꯡꯕ ꯌꯥꯏ ꯍꯥꯏꯇꯥꯔꯦ ꯃꯁꯤꯗ ꯑꯗꯨꯝ ꯋꯥꯠꯆ ꯇꯋꯥꯔꯁꯨ ꯂꯩꯕꯅꯤ ꯃꯁꯤꯗ ꯑꯗꯨꯝ ꯌꯦꯡꯕꯤꯔꯣ ꯆꯠꯄꯤꯔꯣ ꯑꯗꯨꯝ ꯌꯥꯝꯅ ꯑꯩꯈꯣꯏꯒꯤ ꯃꯅꯤꯄꯨꯔꯒꯤ ꯑꯣꯏꯅ ꯇꯧꯔꯤꯁ ꯏꯁꯄꯣꯠ ꯑꯐꯕ ꯃꯐꯝ ꯑꯃꯅꯦ ꯍꯥꯏꯇꯥꯔꯦ